ꯕꯥꯏꯠ ꯊꯧꯕꯁꯤꯡꯒꯤ ꯀꯥꯡꯂꯨꯞꯇ ꯌꯥꯎꯅꯕ ꯑꯃꯁꯨꯡ ꯑꯇꯣꯞꯄ ꯔꯥꯏꯗꯔꯁꯤꯡꯒ ꯎꯅꯕ ꯈ꯭ꯋꯥꯏꯗꯒꯤ ꯐꯕ ꯄꯥꯝꯕꯩ ꯈꯔ ꯑꯗꯨꯗꯤ ꯀꯔꯤꯅꯣ ꯍꯥꯏꯔꯒꯗꯤ ꯑꯩꯈꯣꯏ ꯄꯨꯟꯅ ꯚꯣꯠꯀꯤ ꯔꯦꯂꯤ ꯆꯠꯄ ꯃꯇꯝꯗ ꯏꯃꯥꯅꯕ ꯈꯨꯜ ꯑꯇꯣꯞꯄꯗ ꯂꯩꯈ꯭ꯔꯕ ꯏꯃꯥꯟꯅꯕꯁꯤꯡꯒ ꯄꯨꯟꯅ ꯆꯠꯃꯤꯟꯅꯕ ꯑꯃꯁꯨꯡ ꯕꯥꯏꯛꯀꯤ ꯔꯦꯁ ꯇꯧꯕ ꯃꯇꯝꯗ ꯄꯨꯟꯅ ꯆꯠꯃꯤꯟꯅꯩ ꯑꯃꯁꯨꯡ ꯑꯩꯈꯣꯏꯅ ꯅꯣꯡꯃ ꯃꯣꯔꯦꯗꯒꯤ ꯕꯔꯃꯥꯗ ꯕꯔꯃꯥꯒꯤ ꯇꯥꯃꯨꯗ ꯀꯣꯏꯕ ꯄꯨꯟꯅ ꯑꯩꯈꯣꯏ ꯇꯔꯥꯃꯨꯛ ꯕꯥꯏꯠ ꯊꯧꯔꯒ ꯆꯠꯂꯤ ꯑꯗꯨꯁꯨ ꯌꯥꯝꯅ ꯅꯨꯡꯉꯥꯏꯈꯤ ꯕꯔꯃꯥꯗꯒꯤ ꯃꯅꯨꯡꯗꯒꯤ ꯍꯜꯂꯛꯄ ꯃꯇꯝꯗ ꯕꯔꯃꯥꯒꯤ ꯑꯥꯔꯃꯤꯅ ꯑꯩꯈꯣꯏ ꯏꯃꯥꯟꯅꯕ ꯑꯃꯒꯤ ꯒꯥꯔꯤꯒꯤ ꯆꯦꯆꯥꯡ ꯆꯦꯛ ꯇꯧꯕ ꯃꯇꯝꯗ ꯑꯗꯥꯔ ꯀꯥꯔꯠ ꯌꯥꯎꯔꯝꯗꯕꯒꯤ ꯉꯥꯏꯍꯥꯛ ꯑꯥꯔꯃꯤꯗꯨꯒ ꯑꯥꯔꯃꯤꯗꯨꯒ ꯉꯥꯏꯍꯥꯛ ꯋꯥꯔꯤ ꯁꯥꯟꯅꯔꯒ ꯑꯥꯔꯃꯤꯗꯨꯅ ꯊꯥꯗꯣꯔꯛꯂꯕ ꯇꯨꯡꯗ ꯑꯩꯈꯣꯏ ꯑꯃꯨꯛ ꯃꯅꯤꯄꯨꯔꯗ ꯍꯜꯂꯛꯈꯤ ꯕꯥꯏꯠ ꯊꯧ ꯊꯧꯕꯒꯤ ꯕꯥꯏꯠ ꯊꯧꯕꯗ ꯑꯋꯥꯕ ꯀꯌꯥ ꯑꯃꯅꯤ ꯑꯗꯨ ꯅꯨꯡꯉꯥꯏꯕꯁꯨ ꯀꯌꯥ ꯑꯃꯔꯣꯝ ꯌꯥꯎꯈꯤ